ꯑꯩꯍꯥꯛ ꯏꯁꯥꯃꯛ ꯌꯣꯒꯥꯒꯤ ꯀ꯭ꯂꯥꯁ ꯌꯥꯎꯖꯩ ꯑꯗꯨꯒ ꯑꯩꯅ ꯌꯣꯒꯥꯒꯤ ꯀ꯭ꯂꯥꯁꯁꯦ ꯌꯨꯝꯗ ꯏꯁꯥꯅ ꯑꯗꯨꯝ ꯇꯧꯖꯕꯁꯨ ꯌꯥꯎꯋꯦ ꯑꯗꯨꯒ ꯑꯩꯅꯅꯦ ꯑꯩꯈꯣꯏꯒꯤ ꯌꯣꯒꯥꯒꯤ ꯀ꯭ꯂꯥꯁꯇ ꯇꯧꯕ ꯌꯣꯒꯥꯗꯨꯒ ꯑꯗꯨꯒ ꯑꯩꯅ ꯌꯨꯝꯅ ꯍꯜꯂꯛꯂꯒ ꯇꯧꯕ ꯌꯣꯒꯥꯗꯨꯒ ꯈꯤꯇꯪ ꯈꯦꯠꯅꯕꯗꯤ ꯂꯩꯀꯣ ꯃꯗꯨꯗꯤ ꯀꯩ ꯀꯩ ꯈꯦꯠꯅꯒꯦ ꯍꯥꯏꯕ ꯃꯇꯝꯗ ꯑꯩꯈꯣꯏꯅ ꯌꯣꯒꯥꯒꯤ ꯀ꯭ꯂꯥꯁꯇꯗꯤꯅꯦ ꯑꯩꯈꯣꯏꯒꯤ ꯑꯣꯖꯥ ꯑꯃꯒ ꯂꯣꯏꯅꯔꯒ ꯑꯩꯈꯣꯏꯒꯤ ꯀ꯭ꯂꯥꯁꯁꯦ ꯇꯧꯗꯣꯏꯅꯦꯕ ꯑꯗꯨꯗꯨꯅ ꯑꯩꯈꯣꯏ ꯌꯣꯒꯥꯒꯤ ꯔꯨꯜ ꯃꯌꯥꯝ ꯑꯃ ꯂꯩꯕꯗꯣ ꯑꯩꯈꯣꯏ ꯐꯣꯂꯣ ꯇꯧꯗꯕ ꯌꯥꯗꯦ ꯍꯥꯏꯕꯒꯤ ꯃꯇꯥꯗꯧꯅ ꯂꯣꯏꯅꯃꯛ ꯐꯣꯂꯣ ꯇꯧꯋꯦꯕ ꯃꯈꯣꯏꯒꯤ ꯃꯅꯤꯠ ꯍꯥꯏꯗꯤ ꯄꯨꯡꯁꯤꯡ ꯀꯌꯥ ꯑꯃꯁꯨ ꯂꯩꯗꯅ ꯑꯗꯨꯁꯨ ꯑꯩꯈꯣꯏꯅ ꯍꯥꯏꯗꯤ ꯆꯞ ꯆꯞ ꯆꯥꯅ ꯃꯦꯟꯇꯦꯟ ꯇꯧꯋꯦꯕ ꯑꯗꯨꯒ ꯑꯩꯅ ꯌꯣꯒꯥꯁꯦ ꯌꯨꯝꯗ ꯁꯥꯟꯅꯕ ꯃꯇꯝꯗꯗꯤꯀꯣ ꯃꯈꯣꯏꯒꯤ ꯌꯣꯒꯥꯒꯤ ꯔꯨꯜ ꯃꯌꯥꯝꯁꯦ ꯂꯣꯏꯅꯃꯛ ꯃꯦꯟꯇꯦꯟ ꯇꯧꯗꯕꯁꯨ ꯌꯥꯎꯑꯦꯕ ꯑꯗꯨꯗꯨꯒ ꯑꯩꯈꯣꯏꯒꯤ ꯌꯣꯒꯥꯒꯤ ꯃꯤꯅꯤꯠ ꯁꯤꯃꯨꯛ ꯇꯧꯒꯗꯕꯅꯤ ꯍꯥꯏꯕ ꯃꯇꯝꯗꯅꯦ ꯑꯩꯅ ꯑꯗꯨꯒꯤ ꯃꯤꯅꯤꯠꯇꯣ ꯈꯔ ꯍꯦꯛ ꯋꯥꯠꯄ ꯁꯨꯃꯥꯏꯅ ꯇꯧꯕ ꯑꯗꯨꯝꯃꯛ ꯌꯥꯎꯑꯦꯕ ꯑꯗꯨꯗꯨꯅ ꯑꯩꯈꯣꯏꯒꯤ ꯌꯣꯒꯥꯁꯦ ꯀ꯭ꯂꯥꯁꯇ ꯁꯥꯟꯅꯕꯅ ꯍꯦꯟꯅ ꯑꯩꯉꯣꯟꯗ ꯀꯥꯟꯅꯕꯗꯨ ꯐꯪꯉꯦꯕꯀꯣ ꯌꯨꯝꯗ ꯁꯥꯟꯅꯕꯁꯨ ꯀꯥꯟꯅꯕ ꯑꯗꯨꯝ ꯐꯪꯉꯦ ꯐꯪꯗꯦ ꯍꯥꯏꯕ ꯅꯠꯇꯦꯕ ꯑꯗꯨ ꯇꯥꯔꯒꯁꯨ ꯌꯨꯝꯗ ꯁꯥꯟꯅꯕꯁꯤꯅꯅꯦ ꯑꯩꯈꯣꯏꯒꯤ ꯌꯣꯒꯥꯒꯤ ꯔꯨꯜꯁꯦ ꯂꯣꯏꯅꯃꯛ ꯃꯦꯟꯇꯦꯟ ꯇꯧꯗꯦꯕ ꯑꯩ ꯏꯁꯥꯅ ꯇꯧꯕ ꯉꯝꯖꯗꯦꯕꯀꯣ ꯑꯗꯨꯗꯨꯒꯤ ꯌꯣꯒꯥꯒꯤ ꯔꯨꯜ ꯃꯌꯥꯝꯁꯦ ꯃꯦꯟꯇꯦꯟ ꯇꯧꯗꯦ ꯑꯗꯨꯗꯨꯅ ꯑꯣꯖꯥ ꯌꯥꯎꯔꯒ ꯇꯧꯕ ꯀ꯭ꯂꯥꯁꯇꯨꯅ ꯍꯦꯟꯅ ꯑꯩꯉꯣꯟꯗ ꯍꯦꯟꯅ ꯍꯛꯆꯥꯡ ꯐꯥꯕ ꯍꯦꯜꯍꯜꯂꯦꯕ ꯑꯗꯨꯒꯤ ꯀ꯭ꯂꯥꯁꯇꯨꯅ ꯍꯦꯟꯅ